ꯑꯩꯈꯣꯏ ꯔꯣꯝꯗꯗꯤ ꯂꯧꯒꯤ ꯐꯤꯕꯝ ꯑꯁꯤ ꯌꯥꯝꯅ ꯋꯥꯏ ꯌꯥꯝꯅꯁꯨ ꯁꯣꯛꯆꯜꯂꯤ ꯃꯔꯝꯗꯤ ꯆꯥꯎꯈꯠꯄ ꯋꯥꯠꯄꯅꯁꯨ ꯑꯣꯏꯔꯦ ꯑꯃꯁꯨꯡ ꯅꯣꯡ ꯏꯁꯤꯡꯒꯤ ꯐꯤꯕꯝ ꯐꯠꯇꯕ ꯑꯗꯨꯒ ꯂꯩꯕꯥꯛ ꯂꯩꯍꯥꯎꯒꯤ ꯐꯤꯕꯝꯁꯨ ꯐꯠꯇꯦ ꯏꯁꯤꯡꯁꯨ ꯌꯥꯝꯅ ꯋꯥꯏ ꯃꯔꯝꯗꯤ ꯅꯣꯡ ꯆꯨꯕ ꯉꯥꯏꯕꯅꯤꯅ ꯇꯨꯔꯦꯜ ꯏꯁꯤꯡꯗꯒꯤ ꯂꯧꯅꯩ ꯇꯨꯔꯦꯜ ꯏꯁꯤꯡꯗꯒꯤ ꯂꯧꯕꯗꯨꯁꯨ ꯌꯥꯝ ꯋꯥꯅ ꯊꯣꯛꯏ ꯆꯥꯏꯅꯥꯒꯤ ꯆꯥꯎꯈꯠꯂꯕ ꯃꯣꯇꯣꯔ ꯀꯔꯤ ꯀꯔꯥ ꯈꯔ ꯂꯩꯇꯕꯅꯤꯅ ꯑꯗꯨꯅ ꯏꯁꯤꯡ ꯃꯥꯏꯁꯤꯡꯁꯤ ꯌꯥꯝ ꯋꯥꯅ ꯐꯪꯏ ꯅꯣꯡ ꯆꯨꯕ ꯉꯥꯏ ꯑꯃꯁꯨꯡ ꯂꯧ ꯎꯅꯕ ꯀꯥꯟꯗ ꯍꯧꯖꯤꯛꯇꯤ ꯃꯦꯆꯤꯟ ꯀꯌꯥ ꯃꯔꯨꯝ ꯆꯪꯏ ꯑꯇꯣꯞꯄ ꯆꯥꯎꯈꯠꯄ ꯂꯩꯕꯥꯛ ꯀꯌꯥ ꯃꯔꯨꯝꯗꯒꯤ ꯂꯥꯛꯄ ꯃꯊꯧ ꯇꯥꯏ ꯑꯩꯈꯣꯏꯒꯤ ꯈꯨꯡꯒꯪꯅ ꯆꯥꯎꯈꯠꯇꯕꯅ ꯃꯔꯝ ꯑꯣꯏꯔꯒ ꯃꯦꯆꯤꯟ ꯀꯌꯥꯁꯤꯡ ꯑꯗꯨ ꯌꯧꯔꯛꯄ ꯀꯥꯟꯗ ꯑꯔꯨꯕ ꯐꯤꯕꯝ ꯑꯣꯏ ꯑꯗꯨꯅ ꯂꯧ ꯁꯤꯡꯒꯤ ꯐꯤꯕꯝ ꯑꯁꯤ ꯌꯥꯝꯅꯁꯨ ꯁꯣꯛꯏ ꯂꯧ ꯏꯁꯤꯡ ꯂꯧ ꯁꯤꯡꯒꯤ ꯃꯇꯝꯗ ꯌꯥꯝꯅꯁꯨ ꯋꯥꯏ ꯑꯃꯁꯨꯡ ꯃꯁꯤꯒꯤ ꯁꯣꯛꯂꯤꯕ ꯋꯥꯔꯤꯕ ꯄ꯭ꯔꯖꯥ ꯃꯌꯥꯝꯅ ꯊꯦꯡꯅꯔꯤꯕ ꯑꯋꯥꯕ ꯁꯤꯡꯁꯦ ꯃꯦꯗꯤꯌꯥꯒꯤ ꯃꯐꯝꯗ ꯌꯧꯔꯕꯁꯨ ꯐꯣꯡꯗꯣꯛꯄꯤꯗꯦ ꯃꯌꯥꯝꯗ ꯎꯠꯄꯤꯗꯦ ꯃꯔꯝꯗꯤ ꯃꯦꯗꯤꯌꯥꯒꯤ ꯃꯐꯝꯗ ꯑꯋꯥꯕꯁꯤꯡ ꯑꯁꯤ ꯃꯌꯥꯝꯒꯤ ꯃꯃꯥꯡꯗ ꯇꯥꯠ ꯄꯥꯠ ꯇꯧꯔꯒ ꯇꯧꯔꯒꯁꯨ ꯃꯌꯥꯝ ꯃꯃꯥꯡꯗ ꯄꯨꯊꯣꯛꯇꯦ ꯃꯌꯥꯝ ꯃꯃꯥꯡꯗ ꯎꯠꯊꯣꯛꯇꯦ ꯐꯠꯇ꯭ꯔꯕ ꯐꯤꯕꯝꯁꯤꯡ ꯑꯗꯨ ꯃꯌꯥꯝ ꯃꯃꯥꯡꯗ ꯎꯠꯊꯣꯛꯇꯕ